ꯑꯩ ꯍꯧꯖꯤꯛ ꯍꯧꯖꯤꯛ ꯅꯔꯁ ꯇꯝꯕ ꯂꯣꯏꯗꯅ ꯄ꯭ꯔꯥꯏꯚꯦꯠ ꯍꯣꯁꯄꯤꯇꯥꯜ ꯑꯃꯗ ꯃꯦꯜ ꯅꯔꯁ ꯑꯃ ꯑꯣꯏꯅ ꯊꯕꯛ ꯄꯨꯖꯔꯤ ꯑꯩꯒꯤ ꯊꯕꯛ ꯑꯗꯨꯒꯤ ꯃꯔꯝꯗ ꯈꯔ ꯍꯥꯏꯖꯒꯦ ꯑꯗꯨꯗꯤ ꯑꯩꯈꯣꯏꯅ ꯍꯣꯁꯄꯤꯇꯥꯜꯗ ꯅꯥꯔꯒ ꯄꯨꯈꯠꯂꯛꯂꯕ ꯄꯦꯁꯦꯜ ꯑꯃꯕꯨ ꯃꯇꯝ ꯆꯥꯅ ꯂꯥꯏꯌꯦꯡꯕꯤꯕ ꯃꯇꯝ ꯆꯥꯅ ꯍꯤꯗꯥꯛ ꯄꯤꯖꯕꯤꯕ ꯃꯇꯝ ꯆꯥꯅ ꯇ꯭ꯔꯤꯠꯃꯦꯟ ꯇꯧꯕꯤꯕ ꯃꯥꯒꯤ ꯑꯋꯥꯠ ꯑꯄꯥ ꯃꯦꯟꯕꯤꯕ ꯑꯗꯣ ꯑꯩꯈꯣꯏꯅ ꯇꯧꯖꯩ